ꯑꯩꯅ ꯆꯥꯛ ꯊꯣꯡꯕ ꯃꯇꯝꯗ ꯆꯥꯛꯇꯨ ꯃꯍꯤ ꯂꯥꯡꯈꯤꯅꯤ ꯍꯥꯏꯕꯗꯩ ꯆꯥꯛꯇꯣ ꯄꯦꯠꯈꯤꯅꯤ ꯑꯗꯒꯤ ꯀꯟꯒꯅꯤ ꯑꯗꯨꯒ ꯆꯒꯥ ꯀꯥꯒꯅꯤ ꯑꯁꯨꯒꯨꯝꯕ ꯌꯥꯝ ꯋꯥꯖꯩ ꯑꯗꯨꯒ ꯑꯩꯈꯣꯏ ꯊꯨꯝ ꯌꯥꯛꯀꯅꯤꯒꯨꯝꯕ ꯍꯤꯟꯖꯥꯡꯗꯨ ꯍꯥꯎꯒꯤꯔꯣꯏꯒꯨꯝꯕꯁꯦ ꯌꯥꯝ ꯋꯥꯖꯩ ꯑꯗꯨꯒ ꯑꯩꯈꯣꯏ ꯍꯦꯟꯖꯥꯡ ꯁꯣꯏꯕꯒꯨꯝꯕ ꯑꯗꯒꯤ ꯃꯔꯣꯏ ꯁꯣꯏꯕꯕꯨ ꯑꯣꯏꯒꯦꯔꯥ ꯑꯃꯕꯨ ꯑꯣꯏꯒꯦꯔꯥ ꯍꯦꯟꯖꯥꯡ ꯁꯣꯏꯕꯒꯨꯝꯕꯗ ꯊꯥꯡꯒꯨꯝꯕꯁꯦ ꯊꯧꯕꯅꯤꯅꯀꯣ ꯃꯣꯏꯁꯤꯅ ꯈꯨꯠ ꯁꯣꯛꯀꯅꯤꯒꯨꯝꯕꯁꯨ ꯌꯥꯝꯅ ꯆꯦꯛꯁꯤꯟ ꯊꯧꯔꯥꯡ ꯍꯥꯏ ꯇꯥꯔꯦ ꯂꯧꯈꯠꯂꯤ ꯑꯗꯨꯒ ꯒ꯭ꯌꯥꯁꯀꯨꯝꯕꯁꯤ ꯊꯥꯗꯣꯛꯑꯒ ꯊꯝꯃꯤꯕ꯭ꯔꯥ ꯊꯝꯗꯕ꯭ꯔꯥ ꯑꯁꯤꯒꯨꯝꯕꯁꯤꯁꯨ ꯑꯩꯈꯣꯏꯅ ꯌꯥꯝ ꯆꯦꯛꯁꯤꯟ ꯊꯧꯔꯥꯡ ꯑꯣꯏꯅ ꯌꯦꯡꯗꯕ ꯌꯥꯗꯕ ꯍꯥꯏ ꯇꯥꯔꯦ ꯑꯗꯨꯝ ꯅꯣꯡꯃꯒꯤ ꯆꯥꯛ ꯊꯣꯡꯕ ꯃꯇꯝꯗ ꯌꯥꯝ ꯆꯦꯛꯁꯤꯉꯥꯏ ꯑꯣꯏꯕꯁꯦ ꯒ꯭ꯌꯥꯁꯀꯨꯝꯕꯁꯦ ꯃꯨꯠꯂꯤꯕ꯭ꯔꯥ ꯃꯨꯠꯇꯕ꯭ꯔꯥ ꯃꯣꯏꯁꯤ ꯂꯤꯛ ꯑꯣꯏꯔꯤꯕ꯭ꯔꯥ ꯑꯣꯏꯗꯕ꯭ꯔꯥ ꯑꯗꯒꯤ ꯊꯥꯡꯁꯤ ꯀꯃꯥꯏꯅ ꯊꯥꯡ ꯄꯥꯏꯕꯗ ꯀꯃꯥꯏꯅ ꯄꯥꯏꯅꯤ ꯊꯨꯝ ꯌꯥꯛꯄ꯭ꯔꯥ ꯌꯥꯛꯇꯕ꯭ꯔꯥ ꯀꯃꯥꯏꯅ ꯇꯧꯒꯅꯤ ꯍꯥꯏꯕꯗꯨ ꯑꯗꯨꯝ ꯆꯦꯛꯁꯤꯟ ꯊꯧꯔꯥꯡ ꯂꯧꯈꯠꯂꯒ ꯆꯥꯛꯈꯨꯝ ꯆꯪꯕ ꯃꯇꯝꯗ ꯑꯗꯨꯃꯥꯏꯅ ꯆꯪ ꯇꯥꯔꯒꯗꯤ ꯈꯨꯗꯣꯡꯊꯤꯕꯒꯤ ꯆꯥꯡꯁꯤ ꯌꯥꯝ ꯐꯒꯅꯤ ꯍꯥꯏ